ꯍꯜꯂꯣ ꯁꯤꯕꯨ ꯀꯩꯅꯥ ꯁꯦꯠꯄꯤ ꯅꯠꯇꯕ꯭ꯔꯣ ꯑꯥ ꯃꯦꯛꯑꯞ ꯇꯧꯕꯒꯤ ꯑꯃꯨꯛꯇ ꯍꯥꯏꯒꯦ ꯇꯧꯕ ꯑꯥ ꯑꯥ ꯑꯗꯣ ꯃꯃꯟ ꯃꯊꯨꯝ ꯀꯔꯤ ꯀꯔꯝ ꯍꯥꯏꯅ ꯇꯧꯕꯅꯣ ꯍꯥꯏꯅ ꯍꯪꯒꯦ ꯇꯧꯕꯅꯤ ꯑꯥ ꯎꯝ ꯑꯗꯨ

ꯑꯣ ꯑꯗꯣ ꯐꯖꯕꯗꯨ ꯀꯌꯥꯒꯨꯝꯕꯗ ꯂꯩꯕꯅꯣ ꯑꯣ ꯎꯝ ꯎꯝ ꯑꯗꯨ ꯑꯩꯒꯤ ꯇꯥꯔꯤꯛ ꯀꯨꯟ ꯃꯉꯥ ꯑꯗꯨ ꯀꯨꯟ ꯃꯉꯥ

ꯎꯝ ꯍꯣꯏ ꯍꯣꯏ ꯀꯨꯟꯃꯉꯥ ꯑꯣ ꯑꯗꯣ ꯀꯨꯟꯃꯉꯥꯒꯤꯗꯣ ꯐꯤ ꯈꯤꯇꯪ ꯐꯖꯕꯗ ꯈꯤꯇꯪ ꯂꯥꯏꯠ ꯑꯣꯏꯒꯗꯕꯗꯣ ꯑꯗꯨꯗ ꯄꯨꯕꯤꯔꯛꯑꯣ ꯑꯗꯣ ꯐꯖꯅ ꯇꯧꯔꯒ

ꯂꯝꯁꯤ ꯍꯥꯏꯗ꯭ꯔꯤꯕꯣ ꯑꯩ ꯑꯩ ꯂꯝꯁꯤ ꯎꯝ ꯁꯥꯉꯥꯏ ꯌꯨꯝꯐꯝꯅꯦ

ꯎꯝ ꯍꯣꯏ ꯑꯗꯨꯒꯤ

ꯑꯗꯨ

ꯎꯝ ꯑꯣ ꯍꯣꯏ ꯍꯣꯏ ꯅꯨꯃꯤꯠꯅꯣ ꯍꯥꯏꯁꯦ ꯎꯝ ꯎꯝ ꯑꯣ ꯍꯣꯏ ꯍꯣꯏ ꯐꯤ ꯃꯥꯟꯅꯔꯣꯏ ꯑꯗꯨꯝ ꯅꯈꯣꯏꯅ ꯈꯪꯏꯗꯅ ꯑꯗꯨꯒꯤꯗꯤ ꯎꯝ ꯍꯣꯏ ꯍꯣꯏ ꯈꯤꯇꯪ ꯐꯕꯗ ꯇꯧꯕꯤꯔꯣ ꯐꯔꯦ ꯑꯗꯨꯗꯤ ꯊꯝꯃꯒꯦ ꯎꯝ ꯍꯣꯏ ꯍꯣꯏ